ꯃꯅꯤꯄꯨꯔꯤ ꯂꯦꯡꯒꯣꯏꯁ ꯍꯥꯏꯕꯁꯦ ꯑꯩꯈꯣꯏꯒꯤ ꯃꯅꯤꯄꯨꯔꯗ ꯂꯩꯔꯤꯕ ꯃꯤꯑꯣꯏꯁꯤꯡ ꯑꯁꯤꯁꯤꯡꯁꯤꯇ ꯅꯠꯇꯅ ꯂꯣꯟꯕ ꯂꯦꯡꯒꯣꯏꯁ ꯑꯃꯅꯤ ꯃꯁꯤꯅ ꯃꯔꯝ ꯑꯣꯏꯔꯒ ꯁ꯭ꯇꯦꯠ ꯑꯃ ꯈꯛꯇꯗ ꯑꯩꯈꯣꯏꯅ ꯂꯣꯟꯕꯅ ꯃꯔꯝ ꯑꯣꯏꯔꯒ ꯆꯦꯂꯦꯟꯁ ꯃꯈꯜ ꯆꯦꯂꯦꯟꯁ ꯀꯌꯥꯃꯔꯨꯝ ꯏꯁꯇ꯭ꯔꯛꯒꯜ ꯀꯌꯥꯃꯔꯨꯝ ꯐꯦꯁ ꯇꯧꯏ ꯑꯍꯥꯟꯕꯗ ꯒꯣꯕꯂꯥꯏꯖꯦꯁꯟ ꯒꯣꯕꯥꯂꯥꯏꯖꯦꯁꯅ ꯍꯥꯏꯕꯁꯦ ꯑꯩꯈꯣꯏꯒꯤ ꯂꯦꯞꯄ ꯂꯩꯇꯅ ꯏꯟꯀ꯭ꯔꯤꯁ ꯇꯧꯔꯛꯄꯅ ꯃꯔꯝ ꯑꯣꯏꯔꯒ ꯑꯩꯈꯣꯏꯒꯤ ꯏꯟꯐ꯭ꯂꯨꯌꯦꯟꯁꯤꯟ ꯑꯣꯏꯔꯤꯕ ꯗꯣꯃꯤꯅꯦꯟ ꯅꯦꯡꯒꯣꯏꯁ ꯑꯣꯏꯔꯤꯕ ꯍꯤꯟꯗꯤ ꯑꯃꯁꯨꯡ ꯏꯪꯂꯤꯁ ꯑꯁꯤꯁꯤꯅ ꯑꯩꯈꯣꯏꯒꯤ ꯃꯅꯤꯄꯨꯔꯤ ꯂꯦꯡꯒꯣꯏꯁ ꯑꯁꯤꯕꯨ ꯗꯤꯀ꯭ꯂꯥꯏꯟ ꯇꯧꯔꯒ ꯅꯝꯊꯔꯒ ꯊꯝꯃꯤ ꯃꯇꯝꯗꯤ ꯀꯔꯤꯒꯤꯅꯣ ꯍꯥꯏꯕ ꯃꯇꯝꯗ ꯑꯩꯈꯣꯏꯒꯤ ꯏꯀꯣꯅꯣꯃꯤ ꯅꯠꯇ꯭ꯔꯒꯅ ꯁꯣꯁꯦꯜ ꯑꯣꯄꯣꯔꯆꯨꯅꯤꯇꯤꯗ ꯈ꯭ꯋꯥꯏꯗꯒꯤ ꯋꯥꯏꯗꯂꯤ ꯏꯁꯄꯣꯀꯟ ꯑꯣꯏꯔꯤꯕ ꯂꯣꯡꯒꯣꯏꯁ ꯑꯁꯦ ꯏꯪꯂꯤꯁ ꯑꯃꯁꯨꯡ ꯍꯤꯟꯗꯤꯅꯤ ꯇꯨ ꯗ ꯖꯦꯅꯦꯔꯦꯁꯟ ꯕꯥꯏ ꯖꯦꯅꯦꯔꯦꯁꯟꯗ ꯑꯩꯈꯣꯏꯒꯤ ꯃꯅꯤꯄꯨꯔꯤ ꯂꯦꯡꯒꯣꯏꯁ ꯑꯁꯦ ꯀꯌꯥꯃꯔꯨꯝ ꯁꯤꯖꯤꯟꯅꯈꯤꯗ꯭ꯔꯦ ꯑꯅꯤꯁꯨꯕꯗ ꯇꯦꯛꯅꯣꯂꯣꯖꯤꯀꯦꯜ ꯑꯦꯗꯥꯞꯇꯦꯁꯟ ꯍꯥꯏꯕꯁꯤꯗꯅꯤ ꯑꯍꯨꯝ ꯁꯨꯕꯗ ꯏꯗꯨꯀꯦꯁꯟꯅꯦꯜ ꯁꯤꯁꯇꯦꯝ ꯏꯗꯨꯀꯦꯁꯟꯅꯦꯜ ꯁꯤꯁꯇꯦꯝꯗꯁꯨ ꯑꯩꯈꯣꯏꯒꯤꯅ ꯁꯥꯇ꯭ꯔꯁꯤꯡꯅ ꯃꯔꯨꯑꯣꯏꯅ ꯂꯧꯔꯤꯕ ꯂꯦꯡꯒꯣꯏꯁ ꯑꯁꯤ ꯏꯪꯂꯤꯁ ꯈꯛꯇꯃꯛꯅꯤ ꯃꯗꯨꯅ ꯃꯔꯝ ꯑꯣꯏꯔꯒ ꯑꯩꯈꯣꯏꯒꯤ ꯃꯅꯤꯄꯨꯔꯤ ꯂꯦꯡꯒꯣꯏꯁ ꯑꯁꯦ ꯂꯥꯏꯔꯤꯛ ꯑꯃꯁꯨꯡ ꯅꯣꯠꯕꯨꯛꯁ ꯀꯌꯥꯃꯔꯨꯝꯗ ꯃꯅꯤꯄꯨꯔꯤ ꯂꯦꯡꯒꯣꯏꯁꯁꯤ ꯁꯤꯖꯤꯟꯅꯗꯦ ꯃꯔꯤꯁꯨꯕꯗ ꯄ꯭ꯔꯣꯕ꯭ꯂꯦꯝ ꯂꯩꯔꯤꯕꯁꯤ ꯑꯔꯕꯅꯥꯏꯖꯦꯁꯟꯗꯅꯤ ꯃꯉꯥꯁꯨꯕꯗ ꯃꯤꯗꯤꯌꯥ ꯑꯦꯟ ꯂꯤꯇꯦꯔꯦꯆꯔ ꯇ ꯑꯩꯈꯣꯏ ꯈꯔ ꯈꯨꯗꯣꯡꯆꯥꯗꯕ ꯀꯌꯥꯃꯔꯨꯝ ꯂꯩ ꯇꯔꯨꯛ ꯁꯨꯕꯗ ꯂꯦꯡꯒꯣꯏꯁ ꯄꯣꯂꯤꯁꯤ ꯑꯦꯟ ꯁꯞꯄꯣꯔꯠ ꯃꯁꯤꯅ ꯈ꯭ꯋꯥꯏꯗꯒꯤ ꯃꯔꯨ ꯑꯣꯏꯕ ꯑꯩꯈꯣꯏꯒꯤ ꯂꯣꯟꯗ ꯃꯅꯤꯄꯨꯔꯤ ꯂꯣꯟꯗ ꯄꯣꯂꯤꯁꯤ ꯑꯆꯧꯕ ꯊꯧꯗꯥꯡ ꯑꯃ ꯑꯩꯈꯣꯏ ꯂꯧꯗꯕ ꯌꯥꯗꯦ ꯍꯥꯏꯕꯗꯨꯃꯛ ꯂꯩ ꯃꯗꯨꯅ ꯃꯔꯃ ꯑꯣꯏꯔꯒ ꯑꯩꯈꯣꯏꯒꯤ ꯀꯟꯖꯥꯔ꯭ꯕ ꯇꯧꯕꯒꯤ ꯄꯔꯃꯣꯠ ꯇꯧꯕꯒꯤ ꯄ꯭ꯔꯤꯖꯥꯕ ꯇꯧꯕꯒꯤ ꯂꯦꯡꯒꯣꯏꯁ ꯑꯁꯦ ꯑꯩꯈꯣꯏꯒꯤ ꯃꯅꯤꯄꯨꯔꯗ ꯂꯩꯔꯤꯕ ꯃꯤꯑꯣꯏ ꯈꯨꯗꯤꯡꯃꯛꯅ ꯑꯩꯈꯣꯏꯒꯤ ꯃꯦꯟꯇꯦꯂꯤꯇꯤ ꯂꯩ ꯁꯤꯗ